ꯑꯩꯅ ꯂꯩꯉꯥꯛꯀꯤ ꯏꯁꯀꯤꯝꯁꯤꯡ ꯑꯁꯦ ꯈꯔ ꯂꯣꯏꯅꯃꯛ ꯅꯠꯇ꯭ꯔꯁꯨ ꯈꯔ ꯃꯈꯩꯗꯤ ꯈꯪꯖꯩ ꯑꯩꯅ ꯈꯪꯖꯕ ꯏꯁꯀꯤꯝꯁꯤꯡ ꯑꯗꯨꯒꯤ ꯈꯔ ꯈꯔ ꯑꯗꯨꯗꯤ ꯍꯔ ꯘꯔ ꯖꯥꯟ ꯌꯨꯝꯊꯣꯡ ꯈꯨꯗꯤꯡꯃꯛꯇ ꯊꯛꯅꯅꯕ ꯑꯐꯕ ꯏꯁꯤꯡ ꯐꯪꯍꯟꯒꯗꯕꯅꯤ ꯍꯥꯏꯕ ꯑꯗꯒꯤ ꯑꯦꯝ ꯖꯤ ꯑꯦꯟ ꯑꯥꯔ ꯏ ꯖꯤ ꯑꯦ ꯃꯤꯄꯨꯝ ꯈꯨꯗꯤꯡꯃꯛ ꯊꯕꯛ ꯁꯨꯍꯟꯒꯗꯕꯅꯤ ꯊꯕꯛ ꯁꯨꯕꯒꯤ ꯃꯁꯥꯒꯤ ꯈꯨꯠꯁꯨꯃꯟ ꯃꯁꯥꯅ ꯐꯪꯖꯒꯗꯕꯅꯤ ꯎꯖꯋꯥꯂꯥ ꯏꯁꯀꯤꯝ ꯅꯨꯄꯤ ꯌꯨꯝꯊꯣꯡ ꯈꯨꯗꯤꯡꯗ ꯒ꯭ꯌꯥꯁ ꯐꯪꯍꯟꯒꯗꯕꯅꯤ ꯅꯨꯄꯤ ꯈꯨꯗꯤꯡꯃꯛ ꯒ꯭ꯌꯥꯁ ꯐꯪꯍꯟꯒꯗꯕꯅꯤ ꯍꯥꯏꯕ ꯏꯁꯀꯤꯝꯁꯤꯡ ꯑꯁꯤ ꯈꯪꯖꯩ